ꯎꯝ ꯍꯜꯂꯣ

ꯑꯥ ꯇꯥꯏꯌꯦ ꯀꯔꯤ ꯇꯧꯒꯦ ꯑꯣ ꯏꯃꯣꯏꯅꯨ ꯍꯥꯏꯕꯁꯦ ꯏꯃꯣꯏꯅꯨ ꯍꯥꯏꯕꯁꯦ ꯒꯣꯠ ꯀꯣ ꯒꯣꯗꯦꯖ ꯑꯃꯅꯤ ꯃꯩꯇꯩ ꯃꯅꯤꯄꯨꯔꯤꯒꯤ ꯌꯥꯝ ꯌꯥꯝ ꯂꯨꯅ ꯈꯨꯔꯨꯝꯖꯕꯀꯣ ꯃꯣꯏꯒꯤ ꯗꯥꯏꯇꯤ ꯑꯃꯅꯦꯕ ꯑꯗꯨ ꯏꯃꯣꯏꯅꯨ ꯏꯃꯣꯏꯅꯨꯁꯦ ꯃꯩꯇꯩꯈꯣꯏꯒꯤꯅ ꯏꯃꯣꯏꯅꯨ ꯑꯗꯨꯁꯤꯡꯗꯨ ꯑꯩꯈꯣꯏꯒꯤ ꯀꯜꯆꯔ ꯑꯗꯨꯅ ꯑꯁꯤ ꯒꯣꯗꯦꯖ ꯂꯛꯁꯃꯤ ꯒꯣꯗꯦꯖ ꯂꯛꯁꯃꯤꯒꯤ ꯑꯃ ꯂꯩꯕꯗꯣ ꯃꯥꯟꯅꯕꯅꯦꯕ ꯃꯕꯥꯟꯅꯤꯗꯣ ꯑꯗꯨ ꯏꯃꯣꯏꯅꯨꯁꯦ ꯃꯣꯏꯅ ꯏꯃꯣꯏꯅꯨ ꯊꯥꯖꯕꯁꯦ ꯁꯦ ꯃꯣꯏꯒꯤ ꯍꯦꯜꯀꯣ ꯃꯣꯏꯒꯤ ꯄ꯭ꯔꯣꯁꯄꯔꯤꯇꯤ ꯄꯨꯔꯛꯅꯉꯥꯏ ꯏꯃꯨꯡꯗ ꯄꯩꯁꯥ ꯂꯟ ꯆꯥꯛ ꯏꯟꯁꯥꯡ ꯌꯥꯝꯅꯤꯡꯉꯤ ꯍꯥꯏꯅ ꯃꯣꯏꯁꯦ ꯑꯗꯨꯒꯨꯝꯕ ꯕꯤꯂꯤꯞꯇ ꯑꯃ ꯂꯩꯕꯅꯦꯕ ꯑꯗꯨꯒꯨꯝꯕ ꯕꯤꯂꯤꯞꯇꯒꯤ ꯃꯣꯏ ꯈꯣꯏꯔꯨꯝꯕꯅꯦ ꯍꯥꯏꯕ ꯏꯃꯣꯏꯅꯨꯕꯨ ꯏꯃꯣꯏꯅꯨ ꯈꯣꯏꯔꯨꯝꯕꯁꯦ ꯑꯗꯨ ꯃꯣꯏꯁꯦ ꯑꯁꯤ ꯏꯃꯣꯏꯅꯨ ꯒꯣꯗꯦꯁ ꯏꯃꯣꯏꯅꯨꯒꯤꯁꯦ ꯃꯣꯏ ꯀꯨꯝꯃꯩ ꯑꯣꯏꯅꯁꯨ ꯇꯧꯋꯦ ꯋꯥꯟ ꯗꯦ ꯑꯣꯕꯖꯥꯞ ꯇꯧꯔꯒꯀꯣ ꯑꯗꯣ ꯑꯗꯨꯝ ꯑꯣꯕꯖꯥꯞ ꯇꯧꯕ ꯅꯨꯃꯤꯠꯇ ꯃꯥꯒꯤꯗꯃꯛꯇ ꯆꯥꯛ ꯑꯦꯟꯁꯥꯡ ꯑꯩꯈꯣꯏꯅ ꯑꯉꯝ ꯑꯉꯝꯕꯗꯣ ꯊꯣꯡꯕꯤꯕ ꯉꯥꯅꯦ ꯃꯣꯏꯒꯤ ꯆꯒꯦꯝꯄꯣꯝꯕꯅꯦ ꯎꯇꯤꯅꯦ ꯃꯌꯥꯝ ꯊꯣꯡꯂꯒ ꯄꯣꯔꯛꯑꯒ ꯑꯗꯨꯝ ꯃꯣꯏ ꯁꯦꯀ꯭ꯔꯤꯐꯥꯏꯁꯇꯣ ꯃꯣꯏ ꯑꯗꯨꯝ ꯀꯠꯄ ꯑꯣꯐꯔꯤꯡ ꯇꯧꯕꯅꯦ ꯍꯥꯏꯕꯀꯣ ꯑꯗꯨꯃꯥꯏꯅ ꯇꯧꯕꯅꯦ ꯑꯗꯨ ꯏꯠꯁ ꯑꯦꯟ ꯑꯦꯕ꯭ꯔꯤ ꯍꯥꯎꯁꯍꯣꯜ ꯃꯩꯇꯩꯈꯣꯏꯒꯤ ꯌꯨꯝ ꯂꯥꯠꯄꯅꯦ ꯑꯌꯥꯝꯕꯗ ꯀꯣ ꯁꯤꯒꯤ ꯏꯃꯣꯏꯅꯨꯁꯦ ꯃꯣꯏ ꯑꯗꯨꯝ ꯐꯖꯕꯅꯦ ꯑꯗꯨ ꯁꯤꯒꯤ ꯏꯃꯣꯏꯅꯨꯕꯨꯁꯨ ꯃꯣꯏ ꯂꯨꯅ ꯇꯧꯕꯅꯦ

ꯏꯃꯣꯏꯅꯨ ꯄꯥꯡꯊꯣꯛꯄ ꯅꯨꯃꯤꯠꯃꯛꯇꯤ ꯑꯩ ꯈꯪꯗ꯭ꯔꯦꯅꯦ ꯑꯗꯣ ꯑꯣꯏꯔꯁꯨ ꯃꯣꯏꯁꯦ ꯌꯥꯎꯁꯪ ꯂꯣꯏꯕꯀꯥꯟꯗ ꯄꯥꯡꯊꯣꯛꯄ ꯑꯗꯨꯃꯥꯏꯅ ꯇꯧꯕꯅꯦꯕ ꯑꯗꯨꯅꯤ ꯃꯣꯏꯁꯨ ꯆꯥꯎꯅꯗꯤ ꯄꯥꯡꯗꯤ ꯄꯥꯡꯊꯣꯛꯄꯅꯤ ꯑꯗꯣ ꯑꯥ

ꯑꯥ ꯑꯥ ꯑꯧ ꯍꯣꯏ ꯀꯣꯟꯅꯗꯤ ꯅꯪꯁꯨ ꯖꯤ ꯀꯦ ꯈꯔ ꯇꯝꯃꯣ ꯀꯣꯟꯅꯗꯤ ꯅꯪꯁꯨ ꯖꯤ ꯀꯦ ꯈꯔ ꯇꯝꯃꯣ ꯖꯤ ꯀꯦ ꯈꯔ ꯇꯝꯂꯒ ꯍꯣꯏ ꯖꯤ ꯀꯦ ꯄꯥꯗꯧꯕ ꯑꯗꯨꯅꯤ ꯍꯥꯏꯗꯤ ꯃꯅꯤꯄꯨꯔꯒꯤ ꯖꯤ ꯀꯦꯗꯗꯤ ꯑꯗꯨꯒꯨꯝꯕꯁꯨ ꯑꯗꯨꯝ ꯂꯩꯕꯅꯦ ꯍꯥꯏꯕꯀꯣ ꯏꯃꯣꯏꯅꯨꯒꯤꯁꯦ ꯑꯗꯣ ꯃꯩꯇꯩꯒꯤꯗꯤ ꯌꯥꯝꯅ ꯅꯥꯟꯅ ꯄꯥꯡꯊꯣꯛꯄꯅꯦ ꯌꯥꯔꯦꯀꯣ